ꯍꯂꯣ ꯑꯩꯁꯦ ꯀꯩꯅꯣꯅꯦ ꯇꯨꯔꯤꯁ ꯑꯩꯈꯣꯏꯒꯤ ꯄꯦꯅꯥꯒꯤ ꯃꯇꯥꯡꯗ ꯈꯔ ꯈꯪꯅꯤꯡꯕ ꯍꯥꯏ ꯇꯥꯔꯦꯅꯦ ꯍꯣꯏ ꯎꯝ ꯍꯥꯏꯗꯤ ꯄꯦꯅꯥꯁꯦ ꯑꯩꯈꯣꯏ ꯄꯦꯅꯥꯁꯦ ꯀꯩꯅ ꯁꯥꯕꯅꯣ ꯑꯗꯨꯃꯥꯏꯅ ꯀꯃꯥꯏꯅ ꯇꯧꯕꯅꯣ ꯑꯗꯒꯤ ꯃꯥꯒꯤ ꯃꯥꯒꯤ ꯑꯩꯈꯣꯏꯒꯤ ꯄꯦꯅꯥꯁꯤꯒ ꯃꯅꯤꯄꯨꯔꯗ ꯂꯩꯔꯤꯕ ꯃꯥꯏ ꯏꯟꯁꯇ꯭ꯔꯨꯃꯦꯟꯁꯤꯒ ꯁꯥꯍꯤꯇ꯭ꯌꯁꯦ ꯀꯔꯤ ꯃꯔꯤ ꯂꯩꯅꯒꯦ ꯍꯥꯏꯕꯒꯤ ꯃꯇꯥꯡꯗꯣ ꯍꯥꯏꯗꯤ ꯇꯝꯕꯒꯤ ꯀꯩꯅꯣꯁꯨ ꯂꯩꯕ ꯍꯥꯏ ꯇꯥꯔꯦꯅꯦ ꯑꯗꯨꯅ ꯈꯤꯇꯪ ꯈꯪꯖꯔꯒꯗꯤꯅ ꯑꯩꯉꯣꯟꯗꯁꯨ ꯈꯨꯗꯣꯡꯆꯥꯒꯗꯕ ꯑꯗꯨꯅ ꯄꯦꯅꯥꯒꯤ ꯃꯇꯥꯡꯁꯦ ꯀꯃꯥꯏꯅ ꯇꯧꯕꯅꯣ ꯈꯪꯅꯤꯡꯕ ꯍꯥꯏ ꯇꯥꯔꯦꯅꯦ ꯎꯝ ꯎꯝ ꯍꯣꯏ ꯎꯝ ꯄꯦꯅꯥ ꯑꯗꯨ ꯌꯦꯡꯕ ꯆꯠꯅꯤꯡꯉꯦ ꯍꯥꯏ ꯇꯥꯔꯦ ꯖꯒꯥꯗꯣ ꯁꯤꯗ ꯁꯤꯗ ꯇꯝꯕꯝ ꯂꯩ ꯍꯥꯏꯔꯛꯄ ꯑꯗꯣ ꯑꯩ ꯏꯟꯇꯔꯦꯁ ꯂꯩꯕꯒꯤꯅꯦꯕ ꯍꯪꯖꯔꯛꯏꯁꯦ ꯑꯗꯨꯅ ꯇꯝꯕꯝꯗꯣ ꯁꯤꯗ ꯂꯩ ꯑꯗꯒꯤ ꯑꯇꯣꯞꯄ ꯑꯅꯛꯄꯗ ꯁꯤꯗ ꯂꯩ ꯍꯥꯏꯔꯒꯁꯨ ꯑꯗꯨꯝ ꯆꯠꯃꯤꯟꯅꯕꯒꯤ ꯈꯨꯗꯣꯡꯆꯥꯕꯁꯨ ꯑꯗꯨꯝ ꯂꯩꯅꯤꯗꯅ ꯍꯣꯏ ꯎꯝ ꯍꯣꯏ ꯍꯣꯏ ꯍꯣꯏ ꯍꯣꯏ ꯎꯝ ꯎꯝ ꯄꯦꯅꯥꯁꯦ ꯂꯩꯅꯤꯡꯉꯒꯗꯤ ꯃꯣꯏꯒꯤ ꯔꯦꯠꯁꯤꯗꯤ ꯀꯌꯥꯃꯨꯛ ꯂꯩꯒꯦ ꯄꯦꯅꯥꯁꯦ ꯎꯝ ꯑꯣ ꯄꯦꯅꯥꯒꯤꯁꯦ ꯃꯣꯏꯒꯤ ꯌꯨꯕꯤꯁꯦ ꯌꯨꯕꯤꯁꯦ ꯑꯩꯈꯣꯏ ꯃꯄꯥꯟꯗꯒꯤ ꯂꯥꯛꯄ ꯌꯨꯕꯤ ꯑꯗꯨꯝꯕꯗꯨꯅ ꯑꯗꯨꯝ ꯁꯦꯝꯖꯤꯟꯕ ꯑꯗꯨꯝ ꯌꯥꯕ꯭ꯔꯥ ꯅꯠꯇ꯭ꯔꯒꯅ ꯑꯩꯈꯣꯏ ꯃꯄꯥꯟꯗꯒꯤ ꯂꯥꯛꯄꯗꯨꯅ ꯁꯦꯝꯃꯦꯕꯀꯣ ꯍꯣꯏ ꯑꯗꯣ ꯃꯥꯒꯤ ꯑꯩꯈꯣꯏ ꯄꯦꯅꯥꯗꯨꯒꯤ ꯃꯊꯛꯇ ꯑꯩꯈꯣꯏ ꯖꯤꯡ ꯖꯤꯡ ꯂꯥꯎꯕ ꯈꯔ ꯌꯥꯎꯕꯗꯣ ꯑꯗꯨꯝꯕꯒꯤ ꯄꯣꯠꯇꯨꯅ ꯑꯗꯨꯒꯨꯝꯕꯗꯨꯅ ꯃꯄꯥꯟꯗꯒꯤ ꯑꯣꯗꯔ ꯇꯧꯕ꯭ꯔꯥ ꯅꯠꯇ꯭ꯔꯒꯅ ꯑꯩꯈꯣꯏ ꯁ꯭ꯋꯥꯏ ꯂꯣꯀꯦꯜꯗ ꯐꯪꯕ ꯁꯦꯝꯕ꯭ꯔꯥ ꯀꯃꯥꯏꯅ ꯇꯧꯋꯦ ꯑꯥ ꯎꯝ

ꯍꯣꯏ ꯑꯗꯨꯒꯤ ꯄꯦꯅꯥꯒꯤ ꯏꯁꯇꯣꯔꯗꯨꯔꯥ ꯑꯗꯩꯗꯤ ꯄꯦꯅꯥꯁꯤꯒꯤ ꯍꯧꯔꯛꯐꯝ ꯃꯥꯒꯤ ꯂꯩꯗꯅ ꯑꯗꯨꯗꯣ ꯍꯣꯔꯦꯟ ꯌꯦꯡꯕ ꯆꯠꯃꯤꯟꯅꯅꯕꯒꯤ ꯈꯨꯗꯣꯡꯆꯥꯕꯗꯨ ꯂꯧꯖꯒꯦ ꯑꯗꯨꯗꯨꯒ ꯇꯨꯔꯤꯁ ꯇꯨꯔ ꯒꯥꯏꯠ ꯑꯣꯏꯅ ꯇꯨꯔ ꯒꯥꯏꯠꯁꯦ ꯀꯩꯅꯣꯗ ꯔꯤꯒꯨꯂꯔ ꯕꯦꯁꯤꯁꯇ ꯍꯥꯏꯇꯥꯔꯦꯅꯦ ꯆꯠꯃꯤꯟꯅꯕ ꯃꯇꯝꯗ ꯔꯦꯠ ꯀꯃꯥꯏꯅ ꯁꯥꯒꯦ ꯀꯃꯥꯏꯅ ꯇꯧꯒꯦ ꯑꯣ ꯑꯩ ꯁꯨꯝ ꯀꯩꯅꯣꯝꯗ ꯍꯥꯏꯗꯤ ꯑꯩꯒꯤ ꯚꯂꯨ ꯑꯣꯏꯕ ꯑꯔꯨꯕ ꯄꯣꯠ ꯈꯔ ꯇꯥꯛꯄꯤꯕꯩꯅꯤꯅ ꯈꯤꯇꯪ ꯑꯋꯥꯃꯟ ꯑꯣꯏꯅ ꯍꯥꯏ ꯇꯥꯔꯦ ꯑꯩ ꯑꯦꯄ꯭ꯔꯤꯁꯦꯁꯟ ꯎꯠꯆꯕ ꯑꯣꯏꯅ ꯀꯩꯒꯨꯝꯕ ꯈꯔ ꯁꯨꯝ ꯇꯧꯖꯅꯤꯡꯕ ꯑꯗꯨꯒꯤ ꯑꯗꯨꯒꯤꯅꯤꯗ ꯍꯣꯏ ꯑꯗꯨꯗꯤ ꯑꯩ ꯍꯣꯔꯦꯟ ꯕ꯭ꯔꯗꯔ ꯍꯣꯏꯒꯤ ꯀꯩꯅꯣꯗꯨꯗ ꯇꯨꯔꯤꯁꯀꯤ ꯀꯩꯅꯣ ꯒꯥꯏꯠ ꯇꯧꯐꯝ ꯑꯦꯔꯤꯌꯥꯗꯨꯗ ꯂꯥꯛꯆꯔꯅꯤ